ꯍꯜꯂꯣ ꯍꯜꯂꯣ ꯁꯤꯁꯦ ꯀꯣꯜꯂꯤꯛ ꯌꯣꯟꯕ ꯗꯨꯀꯥꯟꯗꯣ ꯅꯠꯇ꯭ꯔꯣ ꯑꯩꯁꯦ ꯃꯔꯨꯞꯀꯤ ꯀꯣꯜꯂꯤꯛ ꯈꯤꯇ ꯂꯧꯒꯦ ꯇꯧꯕ ꯑꯩꯅ ꯄꯥꯝꯃꯤꯁꯦ ꯄꯨꯈꯝ ꯁꯦꯟꯒꯥ ꯄꯨꯈꯝ ꯑꯄꯥꯛꯄ ꯑꯗꯒꯤ ꯏꯁꯇꯤꯜ ꯈꯨꯖꯥꯏ ꯑꯗꯨꯝꯕꯗꯣ ꯄꯥꯝꯖꯩ ꯑꯩꯈꯣꯏꯁꯦ ꯃꯔꯨꯞꯀꯤ ꯑꯣꯏꯕꯅꯤꯅ ꯄꯣꯠꯇꯤ ꯈꯔ ꯌꯥꯝꯅ ꯂꯧꯔꯅꯤ ꯑꯗꯣ ꯌꯥꯝꯅ ꯌꯥꯝꯅ ꯂꯧꯒ꯭ꯔꯕꯨꯗꯤ ꯗꯤꯁꯀꯥꯎꯟꯒꯨꯝꯕꯗꯤ ꯇꯧꯕꯤꯕ꯭ꯔꯥ ꯀꯃꯥꯏꯅ ꯇꯧꯏ ꯎꯝ ꯎꯝ ꯊꯥ ꯈꯨꯗꯤꯡꯒꯤ ꯂꯧꯒꯗꯕꯅꯤ

ꯑꯪ ꯑꯪ ꯑꯗꯨꯒ ꯄꯨꯈꯝꯒ ꯈꯨꯖꯥꯏꯒꯁꯦ ꯃꯃꯜꯗꯤ ꯀꯌꯥꯃꯨꯛ ꯈꯦꯠꯅꯕ ꯂꯩ ꯌꯥꯝ ꯈꯦꯠꯅꯕ꯭ꯔꯥ ꯑꯪ ꯑꯪ ꯑꯗꯨꯒ ꯁꯤꯜꯕꯔꯒ ꯏꯁꯇꯤꯜꯒꯁꯦ ꯑꯗꯨꯝ ꯆꯧꯔꯥꯛꯄ ꯃꯃꯜ ꯍꯥꯏꯐꯦꯠ ꯃꯥꯟꯅꯕ꯭ꯔꯥ ꯑꯪ ꯑꯪ ꯑꯪ ꯑꯣ ꯑꯩꯁꯦ ꯁꯣꯟꯗ ꯃꯔꯨꯞꯀꯤ ꯂꯧꯒꯗꯕꯅꯤꯅ ꯈꯔ ꯌꯥꯝꯅ ꯂꯧꯒꯗꯕꯅꯤꯅ ꯑꯗꯨꯅꯅꯤ ꯑꯩꯅ ꯗꯤꯁꯀꯥꯎꯟ ꯂꯩꯕ꯭ꯔꯥ ꯍꯪꯖꯔꯤꯁꯦ ꯑꯗꯨꯒ ꯀꯔꯤꯒꯨꯝꯕ ꯑꯃꯇ ꯍꯥꯏꯖꯒꯦ ꯊꯥ ꯈꯨꯗꯤꯡꯒꯤ ꯂꯧꯒꯗꯕꯅꯤꯅ ꯀꯩꯅꯣꯗꯤ ꯎꯝ ꯑꯩꯈꯣꯏꯅ ꯂꯧꯕ ꯂꯥꯛꯇ꯭ꯔꯁꯨ ꯁꯣꯟꯒꯤ ꯗꯨꯀꯥꯟꯒꯤ ꯗꯤꯂꯤꯕꯔꯤ ꯇꯧꯕ ꯂꯩꯕ꯭ꯔꯥ ꯑꯆꯤꯟꯕꯗꯤ ꯑꯗꯨꯗꯣ ꯎꯝ ꯀꯛꯆꯤꯡꯗꯒꯤꯅꯤ

ꯑꯪ

ꯑꯧ ꯑꯧ ꯂꯥꯛꯈꯤꯕꯒꯤ

ꯎꯝ

ꯑꯪ ꯑꯣ ꯑꯩꯈꯣꯏꯒꯤꯁꯦ ꯁꯨꯃꯥꯏꯅ ꯇꯧꯒꯦ ꯇꯧꯕ ꯑꯍꯥꯟꯕꯒꯤ ꯏꯁꯥꯅ ꯂꯥꯛꯑꯒ ꯂꯧꯖꯔꯒ ꯃꯇꯨꯡ ꯇꯥꯕꯗꯨꯅ ꯈꯤꯇꯪ ꯇꯥꯊꯣꯛ ꯇꯥꯁꯤꯟ ꯇꯧꯔꯀꯥꯟꯗ ꯗꯤꯂꯤꯕꯔꯤꯗꯣ ꯊꯥ ꯈꯨꯗꯤꯡꯒꯤ ꯍꯥꯏꯗꯤ ꯃꯔꯨꯞꯀꯤ ꯑꯣꯏꯕꯅꯤꯅ ꯆꯍꯤꯃꯨꯛꯇꯤ ꯂꯧꯒꯗꯕ ꯄꯣꯠꯁꯦ ꯑꯗꯨꯃꯥꯏꯅ ꯈꯔ ꯌꯦꯡꯊꯣꯛ ꯌꯦꯡꯁꯤꯟ ꯇꯧꯅꯔꯀꯥꯟꯗ ꯌꯥꯕꯤꯒꯗ꯭ꯔꯥ ꯄꯤꯕꯤꯕ ꯑꯅ ꯑꯩꯈꯣꯏꯒꯤꯁꯦ ꯍꯧꯖꯤꯛ ꯍꯧꯖꯤꯛꯀꯤ ꯑꯣꯏꯅꯗꯤ ꯑꯩꯈꯣꯏꯅ ꯇꯧꯒꯦꯅ ꯈꯟꯂꯤꯕ ꯃꯔꯨꯞꯀꯤ ꯂꯧꯒꯦꯅ ꯈꯟꯕꯁꯦ ꯈꯨꯖꯥꯏꯁꯤꯒ ꯀꯩꯅꯣꯁꯤꯒ ꯄꯨꯈꯝꯁꯤꯒ ꯑꯣꯏꯅ ꯂꯧꯒꯦꯅ ꯈꯟꯖꯕ ꯑꯗꯨ ꯃꯊꯪ ꯇꯥꯕꯗꯕꯨꯗꯤ ꯀꯦꯇꯂꯤꯒꯨꯝꯕ ꯀꯣꯔꯐꯨꯒꯨꯝꯕꯁꯨ

ꯈꯟꯅꯔꯕ ꯑꯗꯨꯝ ꯃꯁꯤꯡꯁꯦ ꯆꯥꯡ ꯊꯥ ꯈꯨꯗꯤꯡꯒꯤ ꯃꯁꯤꯡꯗꯣ ꯄꯨꯈꯝꯗ ꯆꯥꯝꯃ ꯑꯃꯥ ꯈꯨꯖꯥꯏꯗ ꯆꯥꯝꯃ ꯑꯃ ꯑꯗꯨꯃꯥꯏꯅ ꯇꯧꯕꯤꯁꯤꯔꯅ ꯇꯧꯕꯅꯤ ꯎꯝ ꯎꯝ

ꯑꯣ ꯌꯥꯝ ꯐꯔꯦ ꯐꯔꯦ ꯑꯗꯨ ꯑꯣꯏꯔꯒꯗꯤ ꯂꯧꯖꯅꯕ ꯇꯧꯔꯒꯦ ꯊꯝꯖꯔꯒꯦꯀꯣ